ꯃꯁꯤ ꯂꯝꯖꯤꯡꯕ ꯀꯦꯕ ꯁꯔꯚꯤꯁ ꯅꯠꯇ꯭ꯔꯣ ꯑꯩꯅ ꯅꯍꯥꯟ ꯀꯦꯕ ꯑꯃ ꯕꯨꯛ ꯇꯧꯈꯤꯕꯗꯣ ꯑꯩ ꯁꯣꯝꯗ ꯈꯨꯗꯣꯡ ꯆꯥꯗꯕ ꯑꯃ ꯂꯩꯕꯅ ꯀꯦꯕꯇꯣ ꯀꯦꯟꯁꯦꯜ ꯇꯧꯖꯔꯦ ꯃꯔꯝ ꯑꯁꯤꯅ ꯑꯩꯅ ꯍꯥꯟꯅ ꯕꯨꯛ ꯇꯧꯕꯗ ꯄꯤꯈꯤꯕ ꯄꯩꯁꯥꯗꯣ ꯍꯜꯂꯛꯑꯣ ꯑꯩꯒꯤ ꯅꯝꯕꯔꯁꯤꯗ ꯐꯣꯟ ꯄꯦꯁꯨ ꯍꯥꯡꯕꯅꯦ ꯍꯧꯖꯤꯛ ꯊꯨꯅ ꯍꯟꯕꯤꯔꯛꯑꯣ ꯑꯩ ꯁꯣꯝꯗ ꯑꯊꯨꯕ ꯑꯃ ꯂꯩꯕꯅ ꯗꯔꯀꯥꯔ ꯌꯥꯝꯅ ꯑꯣꯏꯔꯦ